ꯂꯝꯀꯣꯏꯕꯁꯤꯡꯅ ꯁꯤꯖꯤꯟꯅꯕ ꯌꯥꯕꯁꯦ ꯑꯩꯈꯣꯏꯒꯤ ꯒꯃꯦꯟꯀꯤ ꯕꯁꯁꯤꯡ ꯂꯩ ꯂꯝꯀꯣꯏꯕ ꯆꯠꯅꯕꯒꯤꯗꯃꯛꯇ ꯇꯣꯉꯥꯟꯅ ꯍꯥꯏꯇꯥꯔꯦ ꯑꯩꯈꯣꯏꯒꯤ ꯄꯕ꯭ꯂꯤꯛ ꯕꯁ ꯆꯦꯟꯕꯗꯨ ꯅꯠꯇꯕ ꯇ꯭ꯔꯥꯟꯁꯄꯣꯔꯠꯀꯤꯗ ꯑꯣꯏꯅ ꯍꯥꯏꯕꯗꯤ ꯒꯣꯚꯔꯃꯦꯟꯅ ꯊꯝꯕ ꯁꯤꯖꯤꯟꯅꯅꯤꯉꯥꯏ ꯑꯩꯈꯣꯏ ꯇꯨꯔꯤꯁ ꯃꯌꯥꯝ ꯂꯥꯛꯄꯗ ꯆꯠꯊꯣꯛ ꯆꯠꯁꯤꯟ ꯇꯧꯅꯉꯥꯏ ꯃꯁꯤꯅ ꯀꯥꯟꯅꯕꯁꯤꯅ ꯀꯔꯤꯗ ꯀꯥꯟꯅꯩ ꯑꯩꯈꯣꯏ ꯄ꯭ꯔꯥꯏꯖꯁꯦ ꯃꯣꯏꯒꯤ ꯚꯔꯥ ꯍꯥꯏꯇꯥꯔꯦ ꯕꯔꯥꯁꯦ ꯌꯥꯝꯅ ꯀꯣꯝꯅ ꯍꯥꯏꯕꯗꯤ ꯌꯥꯝꯅ ꯇꯥꯡꯗꯅ ꯍꯣꯡꯅ ꯄꯤꯕ ꯉꯝꯃꯦꯕ ꯒꯃꯦꯟꯀꯤꯅꯤꯅ ꯑꯗꯨꯒ ꯃꯣꯏꯅ ꯄꯨꯕꯁꯤꯗꯅ ꯑꯩꯈꯣꯏ ꯄꯨꯜꯂꯞ ꯁꯨꯅꯁꯨ ꯄꯨꯔꯛꯀꯅꯦꯕ ꯀꯣ ꯁꯨꯅ ꯄꯨꯔꯛꯄ ꯍꯥꯏꯕꯗꯤ ꯖꯒꯥ ꯈꯨꯗꯤꯡꯃꯛ ꯀꯣꯏꯕ ꯌꯥꯕ ꯖꯒꯥ ꯈꯨꯗꯤꯡꯃꯛꯁꯦ ꯃꯣꯏꯅ ꯍꯥꯟꯅ ꯄꯨꯔꯥ ꯈꯪꯒꯠꯂ ꯊꯝꯃꯒ ꯄꯨꯜꯂꯞ ꯑꯣꯏꯅ ꯃꯣꯏꯅ ꯃꯐꯝ ꯑꯃꯠꯇꯗ ꯆꯤꯊꯗꯅ ꯐꯖꯅ ꯄꯨꯔꯛꯀꯅꯤ ꯑꯇꯣꯞꯄꯗ ꯋꯥꯏꯔꯨꯕ ꯃꯇꯝꯗꯗꯤ ꯑꯦ ꯑꯁꯤ ꯖꯒꯥꯁꯤ ꯆꯠꯁꯤ ꯑꯦ ꯁꯤꯗꯤ ꯌꯦꯡꯅꯤꯡꯉꯤ ꯌꯦꯡꯅꯤꯡꯗꯦ ꯍꯥꯏꯔꯒ ꯑꯗꯨꯃꯥꯏꯅ ꯂꯩꯊꯣꯛꯈꯤꯕ ꯌꯥꯎꯏꯕꯀꯣ ꯑꯗꯨꯒ ꯇ꯭ꯔꯥꯟꯄꯣꯔꯠ ꯒꯃꯦꯟꯒꯤ ꯇ꯭ꯔꯥꯟꯁꯄꯣꯔꯠꯀꯤ ꯑꯣꯏꯕꯀꯥꯟꯗꯗꯤ ꯃꯐꯝ ꯈꯨꯗꯤꯡꯃꯛ ꯑꯃꯠꯇ ꯆꯤꯊꯗꯕꯤꯗ ꯑꯗꯨꯝ ꯄꯨꯜꯂꯞ ꯁꯨꯅ ꯌꯦꯡꯕꯁꯨ ꯐꯪꯒꯅꯦꯕ ꯄꯨꯜꯂꯞ ꯁꯨꯅ ꯌꯦꯡꯕꯗ ꯅꯠꯇꯅ ꯑꯗꯨꯗ ꯆꯪꯒꯗꯕ ꯃꯥꯒꯤ ꯕꯔꯥꯒꯤ ꯄ꯭ꯔꯥꯖꯁꯤ ꯁꯤ ꯌꯥꯝꯅ ꯀꯣꯝꯅ ꯒꯃꯦꯟꯒꯤ ꯁꯥꯏꯠꯇꯒꯤꯁꯨ ꯄꯤꯕ ꯑꯗꯨꯃꯥꯏꯅ ꯇꯧꯅ ꯌꯥꯝꯅ ꯀꯣꯝꯅ ꯆꯠꯍꯟꯕ ꯉꯝꯃꯦ